ꯑꯩꯅ ꯉꯥ ꯐꯥꯕ ꯇꯝꯈꯤꯕꯁꯦ ꯑꯩꯈꯣꯏꯒꯤ ꯌꯨꯝꯒꯤ ꯄꯨꯈ꯭ꯔꯤ ꯁꯤꯠꯂꯛꯄ ꯃꯇꯝꯗ ꯉꯥ ꯐꯥꯕ ꯇꯝꯈꯤ ꯑꯩ ꯑꯉꯥꯡ ꯑꯣꯏꯔꯤꯉꯩꯗꯒꯤ ꯍꯧꯅ ꯉꯥ ꯐꯥꯕꯁꯤ ꯑꯗꯨꯛꯀꯤ ꯃꯇꯤꯛ ꯆꯠꯂꯛꯈꯤ ꯈꯣꯡꯕꯥꯡꯗ ꯂꯕꯨꯛꯇ ꯄꯨꯈ꯭ꯔꯤꯗ ꯆꯠꯂꯛꯈꯤ ꯑꯗꯨꯒ ꯑꯩꯒꯤ ꯃꯊꯛꯀꯤ ꯑꯍꯟꯁꯤꯡꯗꯒꯤ ꯑꯩꯅ ꯇꯝꯖꯍꯧꯕ ꯉꯥ ꯐꯥꯕꯒꯤ ꯇꯦꯛꯅꯤꯛ ꯑꯗꯨꯗꯤ ꯂꯨ ꯁꯥꯗꯨꯅ ꯉꯥ ꯐꯥꯕ ꯂꯨ ꯊꯨꯝꯃꯒ ꯇꯥꯏꯖꯦꯞ ꯁꯥꯔꯒ ꯐꯥꯕ ꯏꯟ ꯈꯣꯟꯗꯨꯅ ꯐꯥꯕ ꯂꯥꯡ ꯊꯥꯛꯂꯒ ꯐꯥꯕ ꯈꯣꯏ ꯊꯥꯛꯂꯒ ꯐꯥꯕ ꯈꯣꯏꯇꯦꯛ ꯊꯥꯗꯨꯅ ꯇꯤꯟ ꯍꯥꯞꯆꯤꯜꯂꯒ ꯉꯥ ꯐꯥꯕ ꯉꯥꯆꯣꯡ ꯁꯦꯝꯗꯨꯅ ꯉꯥ ꯐꯥꯕ ꯑꯁꯤꯒꯨꯝꯕ ꯌꯥꯝꯅ ꯃꯃꯜ ꯂꯩꯔꯕ ꯉꯥ ꯐꯥꯕꯒꯤ ꯇꯦꯛꯅꯤꯛꯁꯤꯡ ꯑꯁꯤ ꯇꯝꯖꯍꯧꯋꯤ